ꯑꯁꯤ ꯁꯤꯡꯒꯤꯡ ꯍꯥꯏꯕꯁꯦ ꯌꯥꯝꯅ ꯀꯥꯅꯩ ꯀꯔꯤꯒꯤꯔ ꯍꯥꯏꯔꯗꯤ ꯐꯥꯡꯁꯟ ꯑꯃ ꯂꯩꯔꯁꯨ ꯏꯁꯩ ꯁꯛꯄ ꯌꯥꯎꯗꯕ ꯇꯥꯔꯗꯤ ꯃꯤ ꯂꯣꯏꯅꯃꯛꯁꯨ ꯕꯣꯔꯤꯡ ꯑꯣꯏꯔꯅꯤ ꯃꯤꯁꯨ ꯅꯨꯡꯉꯥꯏꯔꯔꯣꯏ ꯐꯪꯁꯟꯁꯤꯁꯨ ꯌꯥꯎꯅꯤꯡꯉꯔꯣꯏ ꯑꯗꯨꯅ ꯁꯤ ꯐꯪꯁꯟꯁꯤꯗ ꯏꯁꯩ ꯁꯛꯄ ꯌꯥꯎꯍꯟꯕ ꯇꯥꯔꯗꯤ ꯃꯤꯌꯥꯝꯅꯁꯨ ꯅꯨꯡꯉꯥꯏꯍꯜꯂꯦ ꯃꯤꯒꯤ ꯄꯨꯛꯅꯤꯡꯁꯨ ꯅꯨꯡꯉꯥꯏꯍꯜꯂꯦ ꯑꯗꯨꯒ ꯃꯤꯒꯤ ꯋꯥꯈꯜꯁꯨ ꯅꯨꯡꯉꯥꯏꯍꯜꯂꯦ ꯑꯗꯨꯅ ꯑꯁꯤ ꯑꯁꯤ ꯏꯁꯩ ꯁꯛꯄ ꯍꯥꯏꯁꯦ ꯑꯩꯈꯣꯏ ꯀꯜꯆꯔꯒꯤ ꯏꯁꯩꯁꯨ ꯂꯩꯔꯦ ꯑꯗꯨꯒ ꯔꯣꯛ ꯔꯣꯛꯀꯤ ꯏꯁꯩꯁꯨ ꯂꯩꯌꯦ ꯏꯁꯩ ꯑꯗꯨꯝ ꯑꯇꯣꯞ ꯑꯇꯣꯞꯄ ꯖꯥꯠ ꯖꯥꯠ ꯂꯩꯌꯦ ꯑꯗꯨ ꯏꯁꯩ ꯌꯥꯎꯗꯕ ꯇꯥꯔꯗꯤ ꯐꯥꯡꯁꯟ ꯑꯗꯨꯗ ꯑꯗꯨ ꯀꯔꯤ ꯀꯔꯤ ꯐꯥꯡꯁꯟ ꯑꯣꯏꯔꯁꯨ ꯏꯁꯩ ꯌꯥꯎꯗꯕ ꯇꯥꯔꯗꯤ ꯃꯤ ꯃꯤꯒꯁꯨ ꯋꯥꯈꯜꯁꯨ ꯅꯨꯡꯉꯥꯏꯍꯟꯗꯦ ꯑꯗꯨꯒ ꯃꯤꯁꯨ ꯌꯥꯝ ꯕꯣꯔꯤꯡ ꯑꯣꯏꯌꯦ ꯃꯤ ꯐꯥꯡꯁꯟꯁꯨ ꯌꯥꯎꯅꯤꯡ ꯌꯥꯎꯅꯤꯡ ꯌꯥꯎꯅꯤꯡꯂꯔꯣꯏ ꯑꯗꯨꯅ ꯑꯁꯤ ꯏꯁꯩ ꯏꯁꯩ ꯌꯥꯎꯕ ꯍꯥꯏꯁꯦ ꯌꯥꯝꯅ ꯀꯥꯅꯩ ꯏꯁꯩꯁꯨ ꯁꯛꯄ ꯍꯩꯕꯁꯨ ꯀꯥꯅꯩ ꯑꯗꯨ ꯏꯁꯩꯁꯨ ꯁꯛꯄ ꯍꯩꯔꯗꯤ ꯌꯥꯝꯅ ꯅꯨꯡꯉꯥꯏꯅ ꯏꯁꯩꯁꯨ ꯁꯛꯀꯅꯤ ꯇꯥꯒꯅꯤ ꯋꯥꯈꯟꯁꯨ ꯅꯨꯡꯉꯥꯏꯒꯅꯤ ꯑꯗꯨꯒ ꯑꯩꯈꯣꯏ ꯑꯩꯈꯣꯏꯅ ꯂꯩꯕꯁꯨ ꯌꯥꯝꯅ ꯅꯨꯡꯉꯥꯏꯒꯅꯤ ꯍꯥꯏꯅꯤꯡꯏ